ꯑꯩꯈꯣꯏꯅ ꯌꯨꯝꯗ ꯍꯩꯀꯣꯜ ꯑꯃ ꯁꯦꯝꯒꯠꯄ ꯃꯇꯝꯗ ꯌꯥꯝꯅ ꯃꯁꯤꯅ ꯌꯥꯝꯅ ꯍꯣꯡꯒꯅꯤ ꯃꯔꯝꯗꯤ ꯑꯩꯈꯣꯏꯅ ꯑꯩꯇꯣꯞꯄꯗꯒꯤ ꯆꯔꯥ ꯑꯃ ꯂꯩꯔꯨꯕ ꯃꯇꯝꯗꯨꯗ ꯃꯃꯜꯁꯤ ꯑꯁꯨꯛꯀꯤ ꯃꯇꯤꯛ ꯌꯥꯝꯃꯤ ꯑꯗꯨꯒ ꯑꯩꯈꯣꯏꯅ ꯌꯨꯝꯗ ꯍꯧꯔꯤꯕ ꯄꯥꯝꯕꯤꯁꯤꯡ ꯑꯗꯨꯗꯒꯤ ꯏꯁꯇꯦꯝꯗꯨꯗꯒꯤ ꯑꯩꯈꯣꯏꯅ ꯆꯥꯔꯥꯁꯤ ꯁꯦꯝꯃꯒ ꯊꯥꯕ ꯃꯇꯝꯗꯨꯗ ꯍꯩ ꯔꯥꯁꯤꯡ ꯑꯁꯤꯁꯨ ꯌꯥꯝꯅ ꯊꯨꯅ ꯄꯥꯟꯕ ꯑꯗꯨꯒ ꯂꯣꯏꯅꯅ ꯑꯩꯈꯣꯏꯅ ꯂꯩꯔꯤꯕ ꯑꯁꯪꯕ ꯃꯅꯥ ꯃꯁꯤꯡꯁꯤꯡ ꯑꯗꯨꯗꯒꯤ ꯀꯦꯜꯂꯛꯄ ꯄꯥꯝꯕꯤꯁꯤꯡ ꯑꯗꯨꯅ ꯑꯇꯩ ꯌꯨꯝꯗꯒꯤ ꯊꯣꯛꯂꯛꯏꯕ ꯋꯦꯁꯁꯤꯡ ꯑꯗꯨꯅ ꯑꯩꯈꯣꯏꯅ ꯍꯥꯔ ꯁꯦꯝꯃꯒ ꯍꯥꯔꯁꯤꯡ ꯑꯗꯨꯅ ꯃꯣꯏꯗ ꯑꯃꯨꯛ ꯆꯥꯏꯔꯒ ꯇꯧꯔꯒ ꯍꯣꯠꯅꯔꯕꯗꯤ ꯑꯩꯈꯣꯏꯅ ꯌꯥꯝꯅ ꯍꯣꯡꯅ ꯄꯥꯝꯕꯤꯁꯤꯡ ꯑꯗꯨ ꯁꯦꯝꯒꯠꯄ ꯉꯝꯒꯅꯤ ꯑꯗꯨꯒ ꯑꯇꯣꯞꯗꯒꯤ ꯑꯩꯈꯣꯏꯅ ꯂꯩꯔꯨꯕ ꯃꯇꯝꯗꯗꯤ ꯃꯃꯟꯗꯣ ꯑꯗꯨꯛꯀꯤ ꯃꯇꯤꯛ ꯇꯥꯡꯒꯅꯤ ꯑꯩꯈꯣꯏꯅ ꯀꯩꯅꯣꯒꯤ ꯀꯦꯃꯤꯀꯦꯜ ꯐꯔꯇꯤꯗꯥꯏꯖꯔ ꯂꯩꯕ ꯃꯇꯝꯗꯁꯨ ꯃꯃꯟꯗꯣ ꯑꯁꯨꯛꯀꯤ ꯃꯇꯤꯛ ꯌꯥꯝꯃꯤ ꯑꯗꯨꯅ ꯑꯩꯈꯣꯏꯅ ꯌꯨꯝꯗꯒꯤ ꯊꯣꯛꯏꯕ ꯋꯦꯁꯁꯤꯡ ꯑꯁꯤꯗꯒꯤ ꯑꯩꯈꯣꯏꯅ ꯍꯥꯔꯗꯨ ꯁꯦꯝꯃꯒ ꯑꯩꯈꯣꯏꯅ ꯌꯥꯝꯅ ꯍꯣꯡꯅ ꯁꯤꯖꯤꯟꯅꯕ ꯌꯥꯒꯅꯤ